ꯆꯧꯔꯥꯛꯅ ꯅꯨꯃꯤꯠ ꯈꯨꯗꯤꯡꯒꯤ ꯁꯦꯝ ꯁꯥꯕ ꯊꯣꯡ ꯊꯥꯛꯇꯨꯅ ꯁꯦꯝ ꯁꯥꯕ ꯆꯥꯛꯁꯪ ꯑꯗꯨꯝ ꯂꯩ ꯍꯥꯏꯔꯤꯕ ꯃꯐꯝꯁꯤꯗ ꯑꯩꯈꯣꯏ ꯃꯅꯤꯄꯨꯔꯤ ꯑꯣꯏꯕ ꯑꯍꯥꯎ ꯑꯍꯥꯎꯕ ꯏꯟꯁꯥꯡ ꯍꯥꯏꯗꯤ ꯏꯔꯣꯝꯕ ꯆꯒꯦꯝꯄꯣꯝꯕ ꯎꯇꯤ ꯉꯥ ꯊꯣꯡꯕ ꯁꯤ ꯆꯝꯐꯨꯠ ꯁꯤꯒꯨꯝꯕ ꯀꯌꯥꯃꯨꯛ ꯐꯪꯕ ꯏꯁꯇꯣꯔ ꯀꯌꯥꯃꯨꯛ ꯂꯩꯌꯦꯕꯀꯣ ꯀꯔꯤꯒꯨꯝꯕꯗ ꯇꯨꯔꯤꯖꯝꯁꯤꯡ ꯍꯥꯏꯗꯤ ꯂꯝ ꯀꯣꯏꯕꯁꯤꯡꯁꯤꯅ ꯂꯥꯛꯑꯒ ꯑꯩꯈꯣꯏ ꯃꯐꯝꯁꯤꯗ ꯑꯗꯨꯝ ꯆꯥꯕ ꯊꯛꯄ ꯂꯩꯕ ꯑꯗꯨꯝ ꯌꯥꯏ ꯑꯗꯨꯝ ꯇꯦꯁ ꯇꯧꯕ ꯑꯗꯨꯝ ꯌꯥꯏ ꯃꯈꯣꯏꯅ ꯑꯩꯈꯣꯏꯒꯤ ꯃꯔꯨꯑꯣꯏꯕ ꯍꯥꯏꯗꯤ ꯑꯩꯈꯣꯏ ꯃꯅꯤꯄꯨꯔꯒꯤꯗꯤ ꯁꯤ ꯃꯔꯨꯑꯣꯏꯕ ꯆꯤꯟꯖꯥꯛꯁꯤꯡ ꯑꯣꯏꯗꯣꯏꯅꯤꯅꯦꯕ ꯁꯤꯒꯤ ꯃꯔꯨꯑꯣꯏꯕ ꯆꯤꯟꯖꯥꯛꯁꯤꯡꯁꯤ ꯑꯗꯨꯝ ꯆꯥꯕ ꯌꯥꯒꯅꯤ